ꯑꯥꯎ ꯅꯨꯡꯉꯥꯏꯔꯤ ꯍꯥꯏꯇꯔꯦ ꯑꯥ ꯆꯥꯔꯦ ꯌꯦꯟꯁꯥꯡꯁꯦ ꯀꯩꯅꯣꯅꯦ ꯀꯥꯡꯁꯣꯏ ꯑꯣꯏꯅ ꯑꯗꯨꯝ ꯇꯧꯔꯦ ꯎꯝ ꯍꯥꯎꯏ ꯉꯥꯒ ꯊꯥꯛꯑꯗꯅ ꯊꯣꯡꯏ ꯉꯁꯤꯗꯤ ꯍꯥꯎꯏ ꯐꯖꯅ

ꯍꯣꯏ ꯍꯣꯏ ꯆꯠꯂꯨꯁꯦ ꯑꯗꯣ ꯅꯪꯕꯨ ꯀꯔꯝ ꯇꯧꯔꯤꯒꯦ ꯅꯨꯡꯉꯥꯏꯔꯤꯕ꯭ꯔꯣ ꯑꯥ ꯍꯣꯏ ꯐꯔꯦ ꯑꯗꯨꯗꯤ ꯑꯩꯈꯣꯏ ꯏꯕꯥꯅꯤ ꯎꯅꯗꯕꯁꯨ ꯀꯨꯏꯔꯦ ꯑꯗꯣ ꯑꯥ ꯁꯟꯗꯦꯗ ꯅꯠꯇ꯭ꯔꯣ ꯆꯧꯁꯤ ꯍꯥꯏꯔꯤꯁꯦ ꯑꯗꯣ ꯑꯩꯗꯤ ꯁꯟꯗꯦ ꯅꯠꯇ꯭ꯔꯗꯤ ꯁꯪꯗꯕ ꯍꯣꯏ ꯍꯣꯏ ꯑꯗꯣ ꯑꯗꯨꯗꯤ ꯐꯔꯦ ꯐꯔꯦ ꯑꯥ ꯈꯪꯗꯦꯅꯦ ꯑꯩꯈꯣꯏ ꯑꯅꯤꯗꯪ ꯆꯠꯄꯁꯨ ꯅꯨꯡꯉꯥꯏꯔꯣꯏ ꯑꯗꯨꯅ ꯑꯩꯈꯣꯏ ꯏꯃꯥꯅꯕꯤ ꯑꯇꯩ ꯑꯅꯤꯍꯨꯝ ꯑꯃꯒ ꯍꯧꯖꯤꯜꯂꯁꯦ ꯑꯗꯨꯒ ꯑꯗꯨꯃꯥꯏꯅ ꯇꯧꯔꯒ ꯆꯠꯂꯁꯦ ꯑꯗꯣ ꯐꯔꯦ ꯑꯗꯨ ꯁꯟꯗꯦ ꯆꯠꯄꯗꯨꯗꯩꯗ ꯒꯥꯔꯤꯗꯤ ꯀꯃꯥꯏꯅ ꯇꯧꯕ ꯒꯥꯔꯤꯗꯤ ꯑꯩꯒꯤꯗꯤ ꯂꯩꯇꯦ ꯑꯗꯨ ꯅꯪꯅ ꯑꯃ ꯍꯦꯛꯇ ꯅꯦꯛꯂꯛꯂꯒꯦ ꯍꯥꯏꯕ꯭ꯔꯣ ꯀꯃꯥꯏꯅ ꯇꯧꯅꯤ ꯑꯣ ꯐꯔꯦ ꯐꯔꯦ ꯑꯗꯨꯗꯤ ꯑꯗꯣ ꯊꯥꯎ ꯅꯨꯡ ꯍꯥꯜꯂꯒꯀꯣ ꯑꯗꯨꯃꯥꯏꯅ ꯇꯧꯔꯁꯦ ꯄꯩꯁꯥꯗꯣ ꯑꯩꯈꯣꯏ ꯆꯥꯕꯩ ꯈꯣꯠꯄꯩ ꯑꯃ ꯑꯃꯁꯨ ꯌꯥꯎꯒꯗꯕꯅꯤꯅ ꯑꯗꯨꯝ ꯂꯤꯁꯤꯡ ꯂꯤꯁꯤꯡꯃꯨꯛ ꯇꯧꯔꯁꯤꯅꯦ ꯍꯦꯛꯇ ꯑꯥ ꯑꯗꯨꯃꯥꯏꯅ ꯇꯧꯔꯒ ꯅꯨꯃꯤꯠꯇꯣ ꯐꯖꯅ ꯑꯩꯈꯣꯏ ꯏꯃꯥꯅꯕꯤ ꯔꯣꯃꯤꯈꯣꯏ ꯑꯗꯨꯗꯒꯤ ꯂꯩꯃ ꯈꯣꯏꯁꯨ ꯍꯧꯖꯤꯜꯂꯛꯁꯦꯕꯀꯣ ꯑꯗꯨꯒ ꯑꯥ ꯑꯗꯨꯒ ꯑꯩꯈꯣꯏ ꯃꯔꯤ ꯃꯉꯥꯃꯨꯛ ꯇꯧꯔꯒ ꯑꯗꯨꯃꯥꯏꯅ ꯆꯠꯃꯤꯟꯅꯔꯁꯤꯅꯦ ꯆꯥꯛꯇꯣ ꯑꯗꯨꯝ ꯑꯥꯗꯒꯤ ꯑꯥꯗ ꯊꯣꯡꯕꯁꯨ ꯌꯥꯏꯑꯦ ꯑꯥꯗ ꯑꯩꯈꯣꯏꯅ ꯄꯣꯠ ꯆꯩ ꯁꯤꯡꯗꯣ ꯄꯨꯔꯦꯗꯅꯀꯣ ꯑꯗꯨꯒ ꯑꯗꯨꯝ ꯑꯗꯨꯃꯥꯏ ꯇꯧꯔꯒ ꯊꯣꯡꯉꯁꯤ ꯍꯣꯏ ꯍꯣꯏ ꯍꯣꯏ ꯎꯝ ꯐꯔꯦ ꯐꯔꯦ ꯊꯝꯃꯦ